ꯍꯜꯂꯣ ꯁꯤ ꯅꯤꯔꯃꯂꯥ ꯑꯣꯏꯕꯤꯔꯕ꯭ꯔꯥ ꯑꯥ ꯑꯩꯗꯨ ꯑꯩ ꯁꯣꯔꯣꯖꯤꯅꯤ ꯍꯥꯏꯗꯤ ꯅꯍꯥꯟ ꯅꯪꯅ ꯅꯍꯥꯟ ꯁꯣꯝꯅ ꯀꯩꯅꯣ ꯄꯤꯕꯤꯔꯛꯄꯗꯣ ꯍꯪꯒꯥꯝ ꯄꯤꯔꯛꯄꯗꯣ ꯌꯥꯝ ꯍꯥꯎꯋꯦ ꯑꯗꯨꯅ ꯍꯧꯖꯤꯛꯀꯤ ꯍꯪꯒꯥꯝꯗꯣ ꯄꯥꯜꯂꯤꯕ꯭ꯔꯥ ꯈꯣꯠꯂꯤꯕ꯭ꯔꯥ ꯍꯪꯒꯦ ꯇꯧꯕ ꯑꯗꯨꯗꯤ ꯃꯔꯨꯒꯨꯝꯕ ꯂꯍꯧꯁꯦ ꯍꯥꯏꯗꯤ ꯃꯔꯨ ꯑꯩꯒꯤꯁꯨ ꯊꯥꯕ ꯈꯣꯠꯄ ꯌꯥꯅꯉꯥꯏ ꯑꯗꯨ ꯑꯗꯨ ꯁꯣꯝ ꯀꯩꯀꯩ ꯊꯥꯕꯤꯔꯤꯅꯣ ꯑꯩꯗꯤ ꯑꯃꯨꯛ ꯀꯩ ꯍꯥꯏꯅꯤ ꯕꯤꯠꯔꯨꯠꯀꯨꯝꯕ ꯑꯗꯩꯗꯤ ꯌꯦꯟꯗꯦꯝ ꯒꯥꯔꯂꯤꯛ ꯀꯩꯀꯩ ꯁꯨꯝ ꯇꯤꯜꯂꯧꯒꯨꯝꯕ ꯅꯄꯥꯛꯄꯤꯒꯨꯝꯕꯁꯦ ꯑꯩ ꯑꯗꯨꯝ ꯄꯥꯝꯕꯅꯤꯅ ꯑꯗꯨꯒꯨꯝꯕꯗꯁꯨ ꯌꯥꯝ ꯊꯥꯕꯁꯨ ꯌꯥꯝ ꯌꯥꯎꯋꯦ ꯑꯗꯨꯒ ꯑꯩꯒꯤ ꯏꯃꯥꯟꯅꯕꯤꯗꯣ ꯀꯩ ꯍꯥꯏꯅꯤ ꯑꯦꯒ꯭ꯔꯤꯀꯜꯆꯔꯗ ꯑꯦꯒ꯭ꯔꯤꯀꯜꯆꯔ ꯗꯤꯄꯥꯔꯠꯃꯦꯟꯇ ꯊꯕꯛ ꯇꯧꯕꯅꯤꯅ ꯍꯥꯏꯗꯤ ꯃꯥꯅꯁꯨ ꯃꯔꯨꯒꯨꯝꯕ ꯌꯥꯝ ꯍꯥꯏꯗꯤ ꯁꯨꯝ ꯆꯥꯕꯗ ꯍꯥꯏꯗꯤ ꯑꯩꯒꯤ ꯌꯥꯝ ꯄꯥꯝꯖꯕꯒꯨꯝꯕ ꯑꯗꯨꯝ ꯄꯤꯔꯛꯄꯁꯨ ꯃꯌꯥꯝ ꯌꯥꯎꯋꯦ ꯑꯗꯨ ꯁꯨꯝ ꯑꯩꯈꯣꯏꯅꯤ ꯑꯗꯨꯝ ꯍꯦꯛꯇꯣꯛ ꯍꯦꯛꯆꯤꯟ ꯇꯧꯅꯁꯦ ꯍꯥꯏꯗꯤ ꯅꯪꯅ ꯄꯥꯟꯗꯕꯗꯣ ꯑꯩꯉꯣꯟꯗꯩ ꯍꯦꯛꯄ ꯑꯩꯅ ꯄꯥꯟꯗꯕꯁꯨ ꯅꯉꯣꯟꯗꯩ ꯍꯦꯛꯄ ꯈꯣꯠꯄ ꯁꯨꯝ ꯇꯧꯅꯁꯦ ꯍꯔꯥꯒꯨꯝꯕꯗꯤ ꯌꯥꯝ ꯁꯤꯖꯟꯅꯕ ꯑꯣꯏꯗꯦ ꯍꯥꯏꯗꯤ ꯁꯨꯝ ꯀꯔꯤ ꯍꯥꯏꯅꯤ ꯍꯔꯥ ꯌꯥꯎꯗꯅ ꯁꯤꯖꯤꯟꯅꯕ ꯁꯨꯝ ꯁꯟꯊꯤꯒꯨꯝꯕ ꯀꯩꯒꯨꯝꯕ ꯑꯣꯏꯔꯁꯨ ꯀꯣ ꯍꯥꯏꯗꯤ ꯁꯨꯝ ꯐꯅꯉꯥꯏ ꯏꯟꯁꯥꯡꯗ ꯑꯩꯈꯣꯏ ꯍꯔꯥ ꯆꯥꯕꯁꯤꯁꯨ ꯐꯠꯇꯕꯅꯤꯅ ꯑꯗꯨꯒꯨꯝꯕꯗ ꯑꯣꯏꯅ ꯆꯥꯕꯁꯨ ꯃꯌꯥꯝ ꯌꯥꯎꯋꯦ ꯍꯥꯏꯗꯤ ꯑꯗꯨꯒꯨꯝꯕꯗ ꯑꯣꯏꯅ ꯄꯣꯠ ꯆꯩꯗꯣ ꯍꯥꯏꯗꯤ ꯑꯣꯔꯒꯥꯟꯅꯤꯛ ꯑꯣꯏꯅ ꯑꯣꯏꯍꯟꯅꯉꯥꯏ ꯆꯥꯕꯁꯨ ꯌꯥꯎꯋꯦ ꯑꯗꯨꯒꯤꯅꯤ ꯐꯔꯤꯗꯣ ꯁꯣꯝꯒꯤꯗꯤ ꯁꯤꯖꯤꯟꯅꯕ꯭ꯔꯣ ꯑꯗꯨꯗꯤ ꯚꯤꯇꯥꯃꯤꯟ ꯁꯤꯖꯤꯟꯅꯕꯁꯨ ꯑꯗꯨꯝ ꯌꯥꯕꯅꯤ ꯑꯗꯨ ꯚꯤꯇꯥꯃꯤꯟꯁꯤ ꯀꯩ ꯍꯥꯏꯅꯤ ꯑꯗꯨꯒꯨꯝꯕꯒꯤꯗꯤ ꯍꯔꯥꯒꯨꯝꯕ ꯀꯩꯝ ꯍꯥꯞꯇꯕꯤ ꯚꯤꯇꯥꯃꯤꯟ ꯐꯔꯁꯨꯀꯣ ꯍꯥꯏꯗꯤ ꯏꯟꯁꯥꯡ ꯅꯥꯄꯤꯁꯦ ꯆꯥꯕ ꯈꯣꯠꯄꯗ ꯌꯥꯝꯅ ꯍꯥꯎꯕꯗꯤ ꯑꯣꯏꯗꯦ ꯑꯥ ꯑꯗꯣ ꯁꯨꯝ ꯑꯩꯁꯤ ꯀꯣꯕꯤꯒꯨꯝꯕ ꯀꯣꯕꯤꯂꯩꯒꯨꯝꯕꯁꯦ ꯑꯥ ꯑꯗꯨꯒꯨꯝꯕꯁꯤ ꯑꯣꯏꯅ ꯑꯗꯨꯝ ꯊꯥꯁꯤꯔꯥ ꯍꯥꯏꯗꯤ ꯑꯗꯨꯗꯤ ꯑꯩ ꯑꯝꯇꯪ ꯊꯥꯗ꯭ꯔꯤꯕ ꯍꯥꯏꯇꯥꯔꯦ ꯑꯗꯨꯅ ꯑꯗꯨꯒꯨꯝꯕ ꯊꯥꯔꯒ ꯑꯣꯏꯅ ꯌꯦꯡꯁꯤꯔꯥ ꯍꯥꯏꯗꯤ ꯑꯗꯨꯝ ꯍꯥꯏꯗꯤ ꯁꯣꯝꯒꯤ ꯀꯩ ꯊꯥꯒꯦꯅ ꯑꯣ ꯍꯣꯏ ꯁꯤꯒꯨꯝꯕ ꯑꯗꯨꯝ ꯑꯅꯧ ꯑꯅꯧ ꯄꯣꯠꯆꯩ ꯑꯣꯏꯅ ꯊꯥꯔꯒ ꯆꯥꯔꯕ ꯍꯥꯏꯗꯤ ꯂꯩꯕꯩ ꯂꯩꯕꯩ ꯃꯍꯨꯠꯇꯗꯤ ꯑꯗꯨꯒꯨꯝꯕꯅ ꯍꯦꯟꯅ ꯀꯥꯟꯅꯩ ꯈꯜꯂꯦ ꯍꯥꯏꯗꯤ ꯂꯩꯕꯁꯨ ꯍꯥꯏꯗꯤ ꯃꯣꯏꯅ ꯀꯩ ꯍꯥꯞꯄꯝꯗꯣꯏꯅꯣꯁꯨ ꯍꯔꯥ ꯍꯥꯞꯄꯝꯗꯣꯏꯔꯥ ꯈꯣꯠꯂꯝꯗꯣꯏꯔꯥꯁꯨ ꯈꯪꯗꯦ ꯑꯗꯨꯅ ꯏꯁꯥꯅ ꯑꯗꯨꯝ ꯊꯥꯖꯔꯒ ꯆꯥꯕꯅ ꯍꯦꯟꯅ ꯑꯗꯨꯝ ꯐꯩ ꯈꯜꯂꯦ ꯑꯩ ꯑꯗꯨ ꯑꯩ ꯊꯕꯛ ꯑꯃ ꯍꯥꯏꯗꯤ ꯑꯊꯨꯕ ꯑꯝꯁꯨ ꯂꯩ ꯑꯗꯨꯅ ꯑꯩ ꯊꯝꯖꯔꯒꯦ